ꯑꯩꯈꯣꯏꯒꯤ ꯀꯩꯅꯣꯁꯦ ꯑꯩꯈꯣꯏꯒꯤ ꯍꯤꯡꯅꯕꯒꯤ ꯂꯝꯕꯤꯁꯤꯗꯅꯦ ꯑꯦꯂꯦꯁꯤꯇ꯭ꯔꯤꯒꯤ ꯑꯣꯏꯕ ꯃꯈꯥ ꯌꯥꯝꯅ ꯄꯣꯜꯂꯦꯕ ꯑꯩꯈꯣꯏꯒꯤ ꯍꯟꯗꯛꯀꯤ ꯍꯧꯖꯤꯛ ꯑꯣꯏꯔꯤꯕ ꯑꯩꯈꯣꯏꯒꯤ ꯖꯦꯅꯦꯔꯦꯁꯟꯁꯤꯗꯗꯤꯀꯣ ꯍꯥꯏꯗꯤ ꯑꯦꯂꯦꯁꯤꯇ꯭ꯔꯤꯒꯤ ꯑꯣꯏꯕ ꯃꯈꯥ ꯌꯥꯝꯅ ꯄꯣꯜꯂꯦ ꯍꯥꯏꯗꯤ ꯃꯍꯥꯛ ꯌꯥꯎꯗ꯭ꯔꯒꯗꯤ ꯑꯩꯈꯣꯏꯁꯦ ꯏꯊꯧꯁꯦ ꯑꯩꯈꯣꯏꯒꯤ ꯏꯉꯝ ꯉꯝꯗꯕ ꯀꯔꯤꯒꯨꯝꯕ ꯇꯧꯅꯤꯡꯕ ꯊꯕꯛꯁꯦ ꯑꯩꯈꯣꯏꯒꯤ ꯃꯄꯨꯡ ꯐꯥꯅ ꯇꯧꯕ ꯉꯝꯗꯕ ꯑꯃ ꯑꯣꯏꯅ ꯑꯗꯨꯝ ꯂꯩꯌꯦ ꯃꯇꯝ ꯑꯃꯗꯗꯤ ꯑꯩꯈꯣꯏꯅ ꯀꯔꯤꯒꯨꯝꯕ ꯊꯕꯛ ꯑꯃ ꯇꯧꯔꯒꯁꯨ ꯀꯔꯤꯒꯨꯝꯕ ꯗꯣꯀꯨꯃꯦꯟ ꯑꯃ ꯑꯣꯏꯔꯣ ꯗꯇꯥ ꯑꯃ ꯑꯣꯏꯔꯣꯀꯣ ꯑꯩꯈꯣꯏ ꯐꯥꯏꯟꯗ ꯑꯣꯏꯒꯦꯔꯥ ꯆꯦꯗ ꯏꯒꯦꯔ ꯑꯗꯨꯝ ꯊꯝꯅꯔꯝꯃꯤꯗꯅ ꯑꯗꯨꯒ ꯍꯧꯖꯤꯛꯀꯤ ꯃꯇꯝꯁꯤꯗꯗꯤ ꯑꯩꯒꯤ ꯗꯔꯀꯥꯔ ꯑꯣꯏꯕ ꯑꯩꯒꯤ ꯊꯕꯛ ꯇꯨꯒꯤ ꯗꯔꯀꯥꯔ ꯑꯣꯏꯕ ꯑꯩꯒꯤ ꯗꯣꯀꯨꯃꯦꯟꯁ ꯐꯥꯏꯟꯁ ꯈꯨꯗꯤꯡꯃꯛꯁꯦ ꯑꯩꯒꯤ ꯃꯣꯕꯥꯏꯜ ꯐꯣꯟꯗ ꯑꯩꯒꯤ ꯂꯦꯞꯇꯣꯞꯇ ꯂꯣꯏꯅ ꯐꯥꯏꯟ ꯑꯣꯏꯅ ꯑꯗꯨꯝ ꯁꯦꯕ ꯇꯧꯔꯒ ꯂꯣꯏꯅ ꯊꯝꯅꯔꯤꯅꯦꯕ ꯑꯗꯨꯒ ꯑꯃꯨꯛ ꯃꯗꯨꯗꯨꯗ ꯑꯃꯨꯛ ꯆꯪꯂꯒ ꯑꯩꯅ ꯏꯟꯇ꯭ꯔꯤ ꯇꯧꯅꯤꯡꯕ ꯑꯣꯏꯔꯣ ꯑꯃ ꯇꯧꯕ ꯑꯣꯏꯔꯣ ꯐꯥꯏꯟꯗꯨꯗ ꯂꯣꯏꯅ ꯁꯤꯖꯤꯟꯅꯔꯛꯇꯣꯏꯅꯦꯕ ꯌꯨꯁ ꯇꯧꯔꯛꯇꯣꯏꯅꯦꯕꯀꯣ ꯑꯗꯨꯗꯨꯅ ꯏꯂꯦꯛꯁꯤꯇ꯭ꯔꯤꯁꯦ ꯑꯁꯨꯛꯀꯤ ꯃꯊꯛ ꯗꯔꯀꯥꯔ ꯑꯣꯏ ꯑꯗꯣ ꯃꯩ ꯂꯥꯛꯇ꯭ꯔꯒꯗꯤ ꯌꯦꯡꯉꯣ ꯑꯩꯈꯣꯏꯅ ꯀꯝꯄꯨꯇꯔꯗ ꯑꯗꯨꯗꯒꯤꯗꯤ ꯑꯩꯒꯤ ꯃꯣꯕꯥꯏꯜ ꯐꯣꯟꯗ ꯍꯥꯞꯄꯒ ꯑꯩꯒꯤ ꯐꯥꯏꯟꯗꯣ ꯂꯩꯔꯤꯅꯦ ꯑꯗꯣ ꯐꯥꯏꯟꯗꯣ ꯃꯩ ꯂꯥꯛꯇꯕꯅ ꯃꯔꯝ ꯑꯣꯏꯔꯒ ꯃꯩ ꯌꯥꯎꯗ꯭ꯔꯒꯗꯤ ꯀꯃꯥꯏꯅ ꯑꯩ ꯑꯣꯟ ꯇꯧꯅꯤ ꯀꯃꯥꯏꯅ ꯑꯩ ꯌꯨꯁ ꯇꯧꯒꯅꯤ ꯑꯗꯨꯗꯨꯅ ꯌꯥꯝꯅ ꯑꯩꯉꯣꯟꯗꯁꯨ ꯌꯥꯝꯅ ꯑꯋꯥꯕ ꯑꯃ ꯑꯣꯏꯗꯣꯏꯅꯦꯕ ꯑꯗꯨꯗ ꯑꯩꯈꯣꯏꯒꯤ ꯁꯤꯗ ꯂꯩꯔꯤꯕ ꯃꯤꯌꯥꯝꯁꯦ ꯑꯅꯝꯕꯅ ꯑꯩꯈꯣꯏꯒꯤ ꯃꯅꯤꯄꯨꯔꯗꯗꯤ ꯂꯥꯏꯔꯕ ꯐꯦꯃꯤꯂꯤꯅ ꯍꯦꯟꯅ ꯃꯁꯤꯡ ꯌꯥꯝꯕꯅꯤꯅ ꯑꯩꯈꯣꯏꯒꯤ ꯂꯩꯔꯤꯕ ꯏꯃꯨꯡꯁꯤꯡꯁꯦ ꯐꯦꯃꯤꯂꯤꯁꯤꯡꯁꯦ ꯑꯩꯈꯣꯏꯒꯤ ꯏꯟꯕꯥꯏꯇꯔꯒꯨꯝꯕꯁꯦ ꯄꯩꯁꯥ ꯂꯩꯇꯕꯅꯤꯅ ꯂꯥꯏꯔꯕꯁꯤꯡꯅ ꯑꯅꯝꯕ ꯑꯣꯏꯕꯅꯤꯅꯀꯣ ꯂꯣꯏꯅ ꯀꯥ ꯍꯦꯟꯅ ꯂꯩꯅꯗꯦꯕ ꯂꯩꯅꯗꯕꯅꯤꯅ ꯈꯔ ꯑꯃꯅꯕꯨꯗꯤ ꯂꯩꯅꯔꯤ ꯂꯣꯏꯅ ꯂꯩꯇꯦ ꯍꯥꯏꯕꯗꯤ ꯌꯥꯔꯣꯏ ꯈꯔꯗꯤ ꯑꯗꯨꯝ ꯂꯩꯅꯩ ꯑꯗꯣ ꯑꯅꯝꯕꯅꯗꯤ ꯂꯩꯅꯗꯦꯗꯅꯀꯣ ꯑꯗꯨꯗꯨꯅ ꯍꯥꯏꯗꯤ ꯑꯗꯨꯒꯨꯝꯕꯗꯣ ꯂꯩꯇꯕꯅꯤꯅ ꯑꯩꯈꯣꯏꯗꯗꯤ ꯀꯔꯤ ꯇꯧꯔꯦ ꯃꯩ ꯍꯥꯏꯕ ꯑꯦꯂꯦꯁꯤꯇꯤ ꯍꯥꯏꯕꯁꯦ ꯌꯥꯎꯗ꯭ꯔꯒꯗꯤ ꯑꯩꯈꯣꯏꯁꯦ ꯍꯥꯏꯗꯤ ꯃꯥꯒꯤ ꯃꯇꯦꯡꯁꯦ ꯂꯧꯗ꯭ꯔꯒꯗꯤ ꯑꯩꯈꯣꯏꯒꯤ ꯄꯨꯟꯁꯤ ꯂꯝꯕꯤꯁꯦ ꯑꯁꯨꯛꯀꯤ ꯃꯇꯤꯛ ꯋꯥꯒꯅꯤ ꯍꯥꯏꯕꯁꯦ ꯑꯩ ꯍꯥꯏꯖꯅꯤꯡꯉꯤ